ꯑꯩ ꯁꯒꯣꯜꯕꯟ ꯇꯦꯔꯥ ꯂꯨꯀ꯭ꯔꯥꯝ ꯂꯩꯔꯛꯇꯒꯤꯅꯤ ꯑꯩꯁꯦ ꯁ꯭ꯋꯤꯒꯤ ꯗꯒꯤ ꯆꯤꯀꯟ ꯂꯣꯂꯤꯄꯣꯞ ꯑꯃ ꯑꯣꯗꯔ ꯇꯧꯒꯦ ꯇꯧꯕꯅꯦ ꯑꯗꯣ ꯑꯩ ꯏꯁꯥꯁꯦ ꯁꯒꯣꯜꯕꯟ ꯇꯦꯔꯥ ꯂꯨꯀ꯭ꯔꯥꯝ ꯂꯩꯔꯛꯇ ꯂꯩꯇꯕꯅꯤꯅ ꯑꯩꯖꯦ ꯍꯨꯖꯤꯛ ꯑꯇꯣꯞꯄ ꯖꯒꯥ ꯊꯥꯃꯩꯕꯟ ꯁꯤꯅꯥꯝ ꯂꯩꯀꯥꯏꯗ ꯂꯩꯖꯔꯤ ꯁꯤꯗ ꯑꯣꯏꯅ ꯑꯣꯗ ꯁꯤꯗ ꯑꯣꯏꯅ ꯗꯦꯂꯤꯕꯔ ꯇꯧꯕꯤꯔꯛꯑꯣ